ꯑꯁ ꯚꯥꯏ ꯅꯍꯥꯟ ꯂꯧꯔꯨꯕ ꯍꯤꯠꯇꯔꯗꯨꯗꯤ ꯁꯨꯡꯌꯥꯕꯨ ꯌꯥꯗ꯭ꯔꯦꯗ ꯀꯔꯥꯏꯗꯒꯤ ꯃꯩꯕꯨ ꯆꯤꯡꯕꯋꯣ ꯁ꯭ꯋꯤꯠꯁꯄꯨ ꯌꯥꯗꯕꯋꯣ ꯃꯔꯤꯕꯨ ꯇꯠꯄꯋꯣ ꯑꯗꯨꯅ ꯑꯩꯈꯣꯏ ꯏꯟꯖꯥꯡ ꯅꯨꯡꯖꯥꯡ ꯊꯣꯡꯕ ꯄꯣꯠꯆꯩ ꯀꯩꯒꯨꯝꯕ ꯑꯃ ꯉꯧꯕ ꯈꯣꯠꯄꯗ ꯀꯥꯒꯗꯒꯤꯅ ꯍꯥꯜꯂꯦ ꯑꯗꯨꯅ ꯑꯗꯨꯒꯨꯝꯕꯁꯤ ꯂꯩꯗꯕꯅ ꯐꯩꯗ ꯅꯪꯁꯨ ꯁꯨꯡꯂꯩ ꯂꯩꯔꯨꯅꯨ ꯑꯩꯗꯤ ꯁꯨꯡꯄꯥꯝ ꯍꯦꯛ ꯄꯥꯝꯗ꯭ꯔꯦ ꯍꯥꯏꯗꯤ ꯃꯉꯣꯟꯗ ꯌꯥꯎꯔꯤꯕ ꯂꯩꯕꯥꯛꯀꯨꯝꯕ ꯑꯗꯩ ꯏꯁꯄ꯭ꯔꯤꯡꯒꯨꯝꯕꯗꯤ ꯌꯥꯝ ꯀꯟꯗꯦꯕ ꯃꯥ ꯃꯑꯣꯡ ꯃꯔꯤꯟ ꯑꯃ ꯏꯇꯥ ꯇꯥꯗꯦ ꯃꯃꯥꯡꯗ ꯑꯗꯨꯒꯨꯝꯕ ꯂꯩꯔꯨꯕꯗꯒꯤ ꯈꯔ ꯐꯒꯗ꯭ꯔꯥꯅ ꯂꯩꯔꯨꯝꯅꯦ ꯑꯗꯨꯅ ꯍꯦꯟꯅ ꯑꯃꯨꯛ ꯐꯠꯇ꯭ꯔꯦꯕ ꯄꯣꯠꯁꯦ ꯌꯥꯗ꯭ꯔꯦꯗ ꯃꯗꯨꯒꯨꯝꯕ ꯄꯣꯠꯇꯨꯗꯤ ꯂꯧꯕ ꯁꯨꯡꯌꯥ ꯌꯥꯕ ꯅꯠꯇꯦ ꯍꯤꯠꯇꯔ ꯂꯧꯕꯩ ꯃꯍꯨꯠꯇ ꯑꯇꯣꯞꯄ ꯂꯧꯒꯤꯕꯅ ꯍꯦꯟꯅ ꯐꯩ ꯍꯤꯠꯇꯔꯅꯦꯅ ꯇꯧꯔꯤꯗꯨꯒ ꯇꯔꯥꯗꯨꯅꯦꯅ ꯇꯧꯔꯤꯗꯨꯒ ꯄꯥꯏꯕꯗ ꯕꯗ꯭ꯔꯠ ꯕꯗ꯭ꯔꯠ ꯂꯥꯎꯔꯗꯅ ꯇꯥꯕꯒ ꯑꯗꯨꯝ ꯀꯥꯏꯈ꯭ꯔꯦꯕ ꯄꯣꯠꯇꯣ ꯌꯥꯗ꯭ꯔꯦꯗ ꯑꯗꯨꯒꯨꯝꯕꯗꯨꯗꯤ ꯃꯊꯪꯗꯩ ꯂꯧꯔꯔꯣꯏꯁꯤꯗ